ꯒꯣꯃꯦꯟꯒꯤ ꯀꯥꯅ ꯀꯥꯅꯔꯕ ꯁ꯭ꯀꯤꯝ ꯃꯌꯥꯝ ꯑꯃ ꯂꯩ ꯏꯅꯧꯅꯧꯅ ꯄꯤ ꯑꯦꯝ ꯕꯤꯁꯥꯀꯔꯃ ꯀꯩꯀꯥꯗꯁꯨ ꯑꯩꯈꯣꯏ ꯅꯍꯥ ꯃꯌꯥꯝꯁꯦ ꯇ꯭ꯔꯦꯅꯤꯡ ꯊꯥꯗꯅ ꯈꯣꯠꯇꯅ ꯇꯧꯗꯣꯔꯤ ꯑꯗꯨꯒ ꯄꯦꯟꯖꯤꯟ ꯄ꯭ꯂꯥꯟ ꯑꯗꯒꯤ ꯑꯩꯈꯣꯏ ꯁꯔꯀꯥꯔꯒꯤ ꯑꯣꯏꯕ ꯀꯩ ꯍꯥꯏꯇꯥꯔꯦ ꯑꯩꯈꯣꯏ ꯋꯦꯜꯐꯦꯔ ꯁꯣꯁꯦꯜ ꯀꯩꯅꯣꯒꯤ ꯗꯦꯕꯦꯂꯞꯃꯦꯟ ꯃꯌꯥꯝ ꯑꯃ ꯇꯧꯅꯕꯒꯤꯗꯃꯛꯇꯗꯤ ꯑꯩꯈꯣꯏ ꯌꯥꯝꯅ ꯂꯩ